ꯎꯝ ꯍꯂꯣ ꯑꯥ ꯇꯥꯏꯌꯦ ꯇꯥꯏꯌꯦ ꯍꯥꯏꯌꯣ ꯑꯥ ꯃꯥꯅꯦ ꯍꯥꯏꯕꯤꯌꯨ ꯑꯉꯥꯡꯒꯤ ꯇꯤꯛꯀꯦꯠ ꯍꯥꯏꯕ ꯂꯩꯇꯦ ꯖꯁ ꯑꯦꯗꯜꯠ ꯑꯣꯏꯔꯒꯗꯤ ꯇꯤꯛꯀꯦꯠꯇꯣ ꯃꯤ ꯑꯃꯗ ꯂꯨꯄꯥ ꯌꯥꯡꯈꯩ ꯌꯥꯡꯈꯩ ꯑꯣꯏꯌꯦ

ꯒꯥꯔꯤꯒꯤ ꯇꯤꯛꯀꯦꯠ ꯇꯨ ꯍ꯭ꯋꯤꯂꯔ ꯇꯨ ꯍ꯭ꯋꯤꯂꯔꯒꯤ ꯇꯤꯛꯀꯦꯠ ꯂꯨꯄꯥ ꯀꯨꯟ ꯑꯗꯨꯒ ꯐꯣꯔ ꯍ꯭ꯋꯤꯂꯔꯒꯤꯅ ꯇꯤꯛꯀꯦꯠ ꯂꯨꯄꯥ ꯅꯤꯐꯨ ꯑꯣꯏꯌꯦ ꯑꯣ ꯐꯔꯦ ꯐꯔꯦ